ꯍꯜꯂꯣ ꯁꯤꯕꯨ ꯑꯜ ꯍꯌꯥꯠ ꯅꯠꯇ꯭ꯔꯣ ꯑꯩ ꯇꯧꯖꯔꯛꯏꯁꯦ ꯑꯩꯒꯤ ꯃꯤꯡ ꯃꯨꯍꯥꯝꯃꯗ ꯅꯋꯥꯖ ꯀꯧꯋꯦ ꯁꯪꯉꯥꯏꯌꯨꯝꯐꯝꯗꯒꯤꯅꯦ ꯑꯩ ꯉꯁꯥꯏ ꯕꯤꯐ ꯕꯤꯔꯌꯥꯅꯤ ꯍꯥꯐ ꯑꯅꯤ ꯑꯃꯒ ꯆꯤꯛꯀꯟ ꯂꯣꯂꯤꯄꯣꯞ ꯍꯥꯞ ꯑꯃꯒ ꯑꯣꯗꯔ ꯇꯧꯖꯒꯤꯕꯅꯦ ꯑꯗꯣ ꯑꯩꯒꯤ ꯑꯦꯀꯥꯎꯟꯗꯒꯤꯗꯤ ꯄꯦꯃꯦꯟꯗꯨ ꯀꯟꯐꯥꯔꯝ ꯑꯣꯏꯈ꯭ꯔꯕꯅꯦ ꯆꯅꯤꯄꯥꯜꯒ ꯍꯨꯝꯗ꯭ꯔꯥ ꯑꯩꯒꯤ ꯑꯦꯀꯥꯎꯟꯗꯒꯤ ꯀꯛꯈ꯭ꯔꯦ ꯑꯗꯣ ꯌꯧꯔꯛꯂꯕ꯭ꯔꯥ ꯌꯧꯔꯛꯇ꯭ꯔꯤꯕ꯭ꯔꯥ ꯀꯔꯝ ꯀꯥꯟꯗ ꯌꯥꯒꯗꯒꯦ ꯍꯧꯖꯤꯛ ꯐꯥꯎꯗꯤ ꯑꯩꯉꯣꯟꯗꯗꯤ ꯍꯧꯖꯤꯛꯐꯥꯎ ꯐꯦꯜ ꯑꯣꯏꯔ ꯂꯩꯔꯦ ꯑꯗꯣ ꯀꯔꯝ ꯀꯥꯟꯗ ꯌꯥꯒꯗꯒꯦ ꯑꯅ ꯇꯧꯖꯔꯛꯄꯅꯤ ꯑꯗꯣ ꯄꯨꯡ ꯀꯌꯥ ꯑꯗ꯭ꯋꯥꯏꯃꯨꯛꯇꯗꯤ ꯌꯧꯔꯛꯄ ꯌꯥꯒꯅꯤ ꯄꯨꯡ ꯐꯔꯦ ꯐꯔꯦ ꯑꯗꯨꯗꯤ